ꯎꯝ ꯑꯩꯅ ꯈ꯭ꯋꯥꯏꯒꯒꯤ ꯄꯥꯝꯖꯅ ꯇꯧꯕ ꯑꯦꯛꯁꯔꯁꯥꯏꯁꯁꯦ ꯍꯧꯖꯤꯛꯀꯤ ꯑꯣꯏꯅꯗꯤ ꯑꯩꯗꯣ ꯑꯥꯏꯔꯣꯕꯤꯛ ꯆꯣꯡꯉꯦ ꯀꯣ ꯑꯌꯨꯛꯇ ꯑꯗꯣ ꯍꯥꯏꯔꯤꯕ ꯑꯥꯏꯔꯣꯕꯤꯛ ꯆꯣꯡꯕꯁꯦ ꯑꯩ ꯑꯁꯨꯛꯀꯤ ꯃꯇꯤꯛ ꯅꯨꯡꯉꯥꯏꯖꯩ ꯍꯛꯆꯥꯡꯗꯁꯨ ꯌꯥꯝꯅ ꯅꯨꯡꯉꯥꯏꯕ ꯌꯥꯝꯅ ꯀꯥꯅꯕ ꯃꯈꯜꯒꯤ ꯑꯦꯛꯁꯁꯥꯏꯁ ꯑꯃꯅꯤ ꯍꯥꯏꯗꯅ ꯑꯩ ꯍꯥꯏꯖꯅꯤꯡꯏ